ꯑꯩꯅ ꯉꯁꯥꯏ ꯋꯥꯡꯖꯤꯡ ꯕꯖꯥꯔꯗꯒꯤ ꯐꯦꯟ ꯑꯃ ꯂꯩꯔꯛꯑꯦ ꯎꯁꯥ ꯀꯝꯄꯅꯤꯒꯤ ꯌꯥꯝꯅ ꯐꯩꯌꯦꯅ ꯍꯥꯏꯅꯕꯗꯨꯗ ꯂꯩꯖꯔꯛꯄꯅꯦ ꯑꯗꯨꯕꯨ ꯊꯥ ꯑꯃ ꯑꯅꯤ ꯁꯤꯖꯟꯅꯔꯕ ꯃꯇꯨꯡꯗ ꯐꯦꯟ ꯑꯗꯣ ꯌꯥꯈꯤꯗ꯭ꯔꯦ ꯒꯦꯔꯦꯟꯇꯤꯕꯨꯗꯤ ꯄꯤꯔꯛꯑꯦ ꯆꯍꯤ ꯑꯅꯤꯒꯤ ꯌꯥꯗ꯭ꯔꯦꯅ ꯆꯠꯂꯨꯕ ꯃꯇꯝꯗꯗꯤ ꯐꯦꯟ ꯃꯌꯥꯝ ꯑꯝ ꯂꯩꯔꯝꯃꯦ ꯑꯗꯨ ꯁꯦꯝꯕꯗ ꯍꯞꯇꯥ ꯑꯃ ꯑꯅꯤ ꯆꯪꯒꯅꯤ ꯑꯗꯨꯃꯥꯥꯏꯅ ꯍꯥꯏꯔꯛꯑꯦ ꯉꯥꯏꯕ ꯉꯝꯗꯕꯅꯤꯅ ꯑꯇꯣꯞꯄ ꯐꯦꯟ ꯑꯃ ꯂꯩꯖꯔꯦ ꯑꯗꯨꯅ ꯁꯤꯒꯨꯝꯕ ꯄꯣꯠꯁꯤꯡꯁꯦ ꯃꯌꯥꯝ ꯂꯩꯕꯗ ꯈꯔ ꯈꯔ ꯆꯦꯛꯁꯟꯕꯤꯌꯨ